ꯁꯥꯟꯅ ꯈꯣꯠꯅꯕꯅ ꯃꯥꯏ ꯄꯥꯛꯄ ꯍꯥꯏꯕꯁꯤ ꯌꯥꯝ ꯅꯨꯡꯉꯥꯏ ꯍꯥꯏꯗꯤ ꯑꯩꯗꯤ ꯌꯥꯝ ꯄꯥꯝꯖꯅ ꯁꯥꯟꯅꯔꯛꯄ ꯑꯣꯏꯕꯅꯤꯅ ꯃꯥꯏ ꯄꯥꯛꯄ ꯍꯥꯏꯁꯦ ꯑꯗꯨꯝ ꯐꯖꯅ ꯑꯩꯉꯣꯟꯗ ꯅꯨꯡꯉꯥꯏꯌꯦ ꯃꯊꯪ ꯃꯊꯪ ꯑꯗꯨꯝ ꯃꯈꯥ ꯃꯥꯏ ꯄꯥꯛꯅ ꯁꯥꯅꯒꯦ ꯍꯥꯏꯕꯒꯤ ꯋꯥꯈꯟꯁꯨ ꯑꯗꯨꯝ ꯂꯩ ꯑꯗꯨꯒ ꯑꯩꯁꯦ ꯍꯥꯏꯗꯤ ꯑꯇꯩ ꯑꯇꯩ ꯊꯕꯛ ꯇꯧꯔꯨꯕꯗꯁꯨ ꯑꯗꯨꯝ ꯃꯥꯏ ꯄꯥꯛꯀꯅꯤ ꯍꯥꯏꯕꯒꯤ ꯑꯁꯥꯁꯦ ꯑꯩꯉꯣꯟꯗ ꯆꯥꯎꯅ ꯑꯗꯨꯝ ꯂꯩꯖꯩꯑꯕ ꯃꯥꯏ ꯄꯥꯛꯄ ꯍꯥꯏꯁꯤꯅ ꯑꯩꯉꯣꯟꯗ ꯀꯩꯅꯣ ꯇꯧꯕꯁꯦ ꯌꯥꯝꯅ ꯀꯥꯟꯅꯕ ꯄꯤꯕꯁꯦ ꯑꯗꯨꯒ ꯃꯥꯏꯊꯤꯕ ꯄꯤꯕ ꯍꯥꯏꯔꯒꯁꯨ ꯃꯥꯏꯊꯤꯕꯁꯦ ꯃꯥꯏꯊꯤꯕ ꯍꯥꯏꯁꯤꯁꯨ ꯃꯥꯏ ꯄꯥꯛꯄꯒꯤ ꯆꯥꯎꯔꯕ ꯈꯨꯗꯝ ꯑꯃꯅꯤ ꯍꯥꯏꯗꯤ ꯑꯩꯁꯤ ꯃꯥꯏꯊꯤꯔꯦ ꯑꯩꯁꯤ ꯊꯕꯛꯁꯤꯗ ꯃꯥꯏꯊꯤꯔꯦꯅ ꯁꯥꯟꯅ ꯈꯣꯠꯅꯕꯩꯗ ꯅꯠꯇ꯭ꯔꯒꯁꯨ ꯀꯩꯒꯨꯝꯕ ꯊꯕꯛ ꯑꯃ ꯑꯩꯅ ꯐꯖꯅ ꯄꯨꯛꯅꯤꯡ ꯆꯪꯅ ꯑꯩꯅ ꯄꯥꯝꯖꯅ ꯇꯧꯔꯨꯕ ꯇꯥꯔꯒꯁꯨ ꯃꯥꯏꯊꯤꯕ ꯍꯥꯏꯁꯤꯗꯤ ꯑꯗꯨꯝ ꯇꯝꯕ ꯉꯝꯗꯦ ꯃꯥꯏꯊꯤꯕ ꯍꯥꯏꯁꯤ ꯑꯗꯨꯝ ꯃꯤꯑꯣꯏꯕꯗ ꯊꯣꯛꯄ ꯉꯥꯛꯇꯅꯦ ꯑꯗꯨꯅ ꯃꯥꯏꯊꯤꯔꯦ ꯍꯥꯏꯅ ꯍꯟꯕꯗꯤ ꯂꯩꯔꯣꯏꯗꯕꯅꯦꯕ ꯑꯩ ꯂꯩꯁꯨ ꯂꯩꯇꯦ ꯐꯖꯅ ꯃꯥꯏ ꯄꯥꯛꯅꯕꯒꯤꯗꯃꯛ ꯑꯩ ꯀꯟꯅ ꯍꯣꯠꯅꯩꯌꯦꯕ ꯍꯟꯅ ꯍꯟꯅ ꯑꯗꯨꯒ ꯑꯩ ꯑꯗꯨꯝ ꯃꯥꯏ ꯄꯥꯛꯄ ꯑꯗꯨꯝ ꯑꯣꯏ ꯍꯣꯠꯅꯕꯅꯤꯅ ꯑꯗꯨꯅ ꯁꯥꯟꯅ ꯈꯣꯠꯅꯕꯁꯦ ꯑꯩꯅ ꯌꯥꯝ ꯄꯥꯝꯖꯕꯅꯤꯅ ꯃꯥꯏꯊꯤꯕꯁꯨ ꯌꯥꯎꯈꯤ ꯃꯥꯏ ꯄꯥꯛꯄꯗ ꯅꯠꯇꯦ ꯑꯗꯨ ꯑꯩꯅ ꯌꯥꯝ ꯀꯟꯅ ꯀꯟꯅ ꯑꯗꯨꯝ ꯍꯟꯕ ꯂꯩꯇꯅ ꯍꯣꯠꯅꯕꯅꯤꯅ ꯑꯗꯨꯝ ꯑꯩꯉꯣꯟꯗ ꯃꯥꯏꯊꯤꯔꯒꯁꯨ ꯀꯩꯁꯨꯝ ꯈꯟꯗꯦ ꯑꯗꯨꯝ ꯅꯨꯡꯉꯥꯏꯖꯕ ꯍꯥꯏꯕꯗꯨ ꯑꯩꯉꯣꯟꯗ ꯑꯗꯨꯝ ꯑꯣꯏꯖꯩꯌꯦꯕ